ꯍꯥꯟꯅ ꯂꯩꯔꯝꯕ ꯕꯦꯡꯀꯤꯡ ꯁꯤꯁꯇꯦꯝꯒ ꯍꯧꯖꯤꯛ ꯂꯩꯔꯤꯕ ꯕꯦꯡꯀꯤꯡ ꯁꯤꯁꯇꯦꯝꯁꯤꯒ ꯈꯦꯠꯅꯕ ꯌꯥꯝꯅ ꯂꯩꯔꯦ ꯍꯥꯟꯅꯗꯤ ꯑꯣꯟꯂꯥꯏꯟ ꯇ꯭ꯔꯥꯟꯖꯦꯛꯁꯟ ꯍꯥꯏꯕꯁꯤ ꯂꯩꯔꯝꯗꯦ ꯍꯧꯖꯤꯛꯇꯤ ꯑꯣꯟꯂꯥꯏꯟ ꯇ꯭ꯔꯥꯟꯖꯦꯛꯁꯟ ꯉꯥꯛꯇ ꯇꯧꯅꯔꯦ ꯑꯗꯨ ꯒꯨꯒꯜ ꯄꯦ ꯄꯦ ꯇꯤ ꯑꯦꯝ ꯄꯤ ꯅꯦꯠ ꯕꯦꯡꯀꯤꯡ ꯃꯌꯥꯝꯁꯤ ꯊꯣꯛꯂꯛꯄꯅ ꯕꯦꯡꯀꯤꯡ ꯏꯁꯇ꯭ꯔꯛꯆꯔꯁꯤꯗ ꯌꯥꯝꯅ ꯑꯍꯣꯡꯕ ꯂꯩꯔꯦ ꯑꯩꯈꯣꯏꯅ ꯄꯩꯁꯥ ꯀꯥꯏꯅꯤꯡꯕ ꯃꯇꯝꯗ ꯕꯦꯡꯗ ꯆꯠꯂꯒ ꯀ꯭ꯌꯨ ꯁꯥꯡꯅ ꯂꯦꯞꯄꯒ ꯄꯩꯁꯥ ꯀꯥꯏꯔꯝꯕ ꯑꯗꯨ ꯍꯧꯖꯤꯛ ꯇꯧꯅꯗ꯭ꯔꯦ ꯑꯦ ꯇꯤ ꯑꯦꯝꯗꯒꯤ ꯄꯩꯁꯥ ꯀꯥꯏꯕ ꯌꯥꯔꯦ ꯑꯗꯒꯤꯗꯤ ꯄꯣꯠ ꯂꯩꯕ ꯃꯇꯝꯗ ꯀꯦꯁ ꯑꯣꯏꯅ ꯄꯤꯕꯒꯤ ꯃꯍꯨꯠꯇ ꯑꯣꯟꯂꯥꯏꯟ ꯇ꯭ꯔꯥꯟꯖꯦꯛꯁꯟ ꯕꯦꯡꯁꯤꯡꯁꯤꯅ ꯌꯥꯍꯜꯂꯦ ꯏꯟꯇ꯭ꯔꯅꯦꯁꯅꯦꯜꯒꯤ ꯊꯥꯛꯇ ꯍꯥꯏꯗꯤ ꯀꯟꯇ꯭ꯔꯤ ꯑꯃꯒ ꯀꯟꯇ꯭ꯔꯤ ꯑꯃꯒ ꯑꯩꯈꯣꯏꯅ ꯑꯣꯟꯂꯥꯏꯟ ꯇ꯭ꯔꯥꯟꯖꯦꯛꯁꯟ ꯌꯥꯍꯜꯂꯦ ꯃꯁꯤꯅ ꯃꯔꯝ ꯑꯣꯏꯔꯒ ꯑꯩꯈꯣꯏꯒꯤ ꯕꯦꯡꯀꯤꯡ ꯁꯤꯁꯇꯦꯝ ꯑꯁꯤꯗ ꯆꯥꯎꯅ ꯑꯍꯣꯡꯕ ꯆꯥꯎꯈꯠꯄ ꯃꯌꯥꯝ ꯑꯃ ꯄꯨꯔꯛꯂꯦ